ꯍꯜꯂꯣ ꯑꯥ ꯍꯥꯏꯕꯤꯌꯨ ꯃꯥꯅꯦ ꯃꯥꯅꯦ ꯍꯥꯏꯕꯤꯔꯛꯑꯣ ꯀꯔꯤ ꯂꯩꯒꯦ

ꯑꯣ ꯕꯣꯔꯥꯁꯦ ꯂꯣꯏꯅ ꯃꯈꯜ ꯁꯨꯅ ꯐꯪꯒꯅꯤ ꯀꯧꯈꯥ ꯕꯣꯔꯥ ꯈꯖꯤꯡ ꯕꯣꯔꯥ ꯑꯗꯒꯤ ꯅꯥꯀꯨꯞꯄꯤ ꯕꯣꯔꯥ ꯑꯂꯨ ꯕꯣꯔꯥ ꯈꯥꯃꯦꯟ ꯕꯣꯔꯥ ꯂꯣꯏ ꯃꯈꯜ ꯁꯨꯅ ꯆꯥꯅꯤꯡꯕꯈꯩ ꯐꯪꯉꯦ ꯑꯗꯨꯝ ꯆꯥꯅꯤꯡꯕ ꯑꯗꯨꯝ ꯁꯤꯃ ꯄꯥꯝꯃꯦ ꯍꯥꯏꯕꯗꯣ ꯑꯩꯒꯤ ꯕꯣꯔꯥ ꯌꯣꯟꯐꯝꯁꯤꯗ ꯂꯣꯏ ꯐꯪꯉꯦ ꯑꯣ ꯑꯩꯁꯦ ꯌꯥꯝ ꯑꯌꯨꯛ ꯑꯉꯟꯕꯗꯤ ꯍꯥꯡꯗꯦ ꯑꯌꯨꯛ ꯄꯨꯡ ꯃꯥꯄꯟꯗꯒꯤꯅ ꯅꯨꯃꯤꯗꯥꯡ ꯄꯨꯡ ꯇꯔꯨꯛ ꯐꯥꯎꯕ ꯍꯥꯡꯏ ꯁꯟꯗꯦꯁꯨ ꯍꯥꯡꯏ ꯇꯉꯥꯏ ꯐꯗꯅ ꯕꯟꯒꯨꯝꯕ ꯀꯩꯀꯥ ꯂꯩꯔꯛꯄ ꯃꯇꯝꯗꯗꯤ ꯇꯉꯥꯏ ꯐꯗꯅ ꯂꯣꯟꯕ ꯃꯇꯝꯁꯨ ꯌꯥꯎꯏ ꯑꯣ ꯌꯥꯏꯌꯦ ꯌꯥꯏꯌꯦ ꯂꯥꯛꯅꯤꯡꯕ ꯃꯇꯝꯗ ꯂꯥꯛꯄꯤꯌꯣ ꯑꯗꯨꯝ ꯆꯥꯅꯤꯡꯕ ꯕꯣꯔꯥ ꯃꯈꯜꯁꯤꯡꯗꯣ ꯁꯨꯅ ꯑꯗꯨꯝ ꯆꯥꯕ ꯐꯪꯅꯤꯌꯦ ꯍꯣꯏ ꯍꯣꯏ ꯍꯣꯏ ꯍꯣꯏ ꯂꯥꯛꯄꯤꯌꯨ ꯂꯥꯛꯄꯤꯌꯨ ꯌꯥꯝ ꯅꯨꯡꯉꯥꯏ ꯎꯝ ꯍꯣꯏ ꯍꯣꯏ